ꯑꯩꯒꯤ ꯄꯨꯟꯁꯤꯗ ꯑꯋꯥꯕ ꯀꯌꯥ ꯈ꯭ꯋꯥꯏꯗꯒꯤ ꯑꯋꯥꯕ ꯀꯌꯥ ꯊꯦꯡꯅꯔꯛꯈꯤ ꯑꯩꯅ ꯂꯥꯏꯔꯤꯛ ꯇꯝꯃꯤꯉꯩ ꯃꯇꯝꯗ ꯏꯃꯨꯡ ꯃꯅꯨꯡꯒꯤ ꯑꯋꯥꯕ ꯂꯩꯇ ꯂꯥꯏꯔ ꯃꯁꯤꯡ ꯍꯦꯟꯕ ꯑꯩꯅ ꯂꯥꯏꯔꯤꯛ ꯇꯝꯃꯤꯕ ꯑꯣꯏꯕꯅꯤꯅ ꯄꯩꯁꯥ ꯇꯥꯜꯂꯕꯁꯨ ꯉꯝꯗꯕ ꯂꯥꯏꯔꯤꯛ ꯇꯝ ꯂꯥꯏꯔꯤꯛꯇ ꯍꯣꯠꯅꯔꯒ ꯂꯩꯕꯅꯤꯅ ꯏꯃꯨꯡ ꯃꯅꯨꯡꯒꯤ ꯑꯋꯥꯕ ꯀꯌꯥ ꯈꯥꯡꯉꯒ ꯑꯩꯕꯨ ꯂꯥꯏꯔꯤꯛ ꯇꯝꯍꯟꯅꯕ ꯂꯥꯛꯅꯔꯛꯈꯤꯕ ꯑꯗꯨꯕꯨ ꯀꯌꯥ ꯑꯗꯨꯒꯤ ꯑꯋꯥꯕꯁꯤꯡ ꯑꯗꯣ ꯈꯥꯡꯖꯤꯜꯂꯒ ꯑꯩꯅ ꯉꯁꯤ ꯑꯣꯏꯔꯛꯏꯕ ꯅꯤ ꯃꯔꯝ ꯑꯁꯤꯅ ꯏꯃꯨꯡ ꯃꯅꯨꯡꯒꯤ ꯑꯋꯥꯕꯁꯤꯡ ꯌꯦꯡꯗꯨꯅ ꯑꯁꯨꯝ ꯂꯩꯕꯗꯤ ꯉꯝꯃꯛꯇꯕꯅꯤꯅ ꯑꯋꯥꯕꯁꯤꯡ ꯑꯗꯨ ꯀꯣꯛꯊꯣꯛꯅꯕꯒꯤꯗꯃꯛꯇ ꯑꯩꯅ ꯂꯥꯏꯔꯤꯛ ꯇꯝꯕꯁꯤ ꯂꯣꯏꯁꯤꯜꯂꯒ ꯃꯈꯥ ꯇꯥꯅ ꯊꯕꯛ ꯑꯃ ꯑꯦꯄ꯭ꯂꯥꯏ ꯇꯧꯅꯉꯥꯏ ꯍꯣꯠꯅꯔꯤꯉꯩꯒꯤ ꯃꯇꯨꯡꯗ ꯑꯦꯄ꯭ꯂꯥꯏ ꯑꯗꯨ ꯃꯥꯏ ꯄꯥꯛꯅ ꯇꯧꯈꯤꯕꯅꯤ